ꯑꯩꯒꯤ ꯄꯨꯟꯁꯤꯒꯤ ꯃꯇꯝꯗ ꯑꯅꯧꯕ ꯇꯦꯛꯅꯣꯂꯣꯖꯤ ꯍꯥꯏꯌꯨ ꯍꯥꯏꯇꯥꯔꯒꯗꯤ ꯁ꯭ꯃꯥ꯭ꯔꯠ ꯐꯣꯟ ꯁ꯭ꯃꯥ꯭ꯔꯠ ꯐꯣꯟ ꯑꯁꯤꯅ ꯑꯩꯈꯣꯏꯗ ꯌꯥꯝꯅ ꯀꯥꯟꯅꯕ ꯄꯤ ꯍꯥꯏꯕꯗꯤ ꯑꯩꯈꯣꯏꯅ ꯈꯪꯅꯤꯡꯕ ꯏꯖꯨꯀꯦꯁꯟꯒꯤ ꯂꯥꯏꯟꯗꯕꯨ ꯑꯣꯏꯔꯣ ꯑꯗꯒꯤ ꯑꯩꯈꯣꯏꯅ ꯊꯕꯛ ꯑꯃ ꯑꯦꯄ꯭ꯂꯥꯏ ꯇꯧꯒꯦ ꯍꯥꯏꯕꯗ ꯃꯁꯤꯅ ꯑꯩꯈꯣꯏꯗ ꯒꯨꯒꯜꯗ ꯆꯪꯉꯀꯥꯟꯗ ꯃꯐꯝ ꯀꯩꯗ ꯀꯩꯗ ꯍꯥꯏꯕꯗꯤ ꯀꯔꯝꯅ ꯄ꯭ꯔꯣꯁꯦꯁ ꯇꯧꯒꯅꯤ ꯍꯥꯏꯕꯗꯣ ꯑꯗꯨꯛꯀꯤ ꯃꯇꯤꯛ ꯈꯪꯍꯜꯂꯦ ꯑꯩꯈꯣꯏꯗ ꯃꯁꯤꯅ ꯑꯩꯒꯤ ꯄꯨꯟꯁꯤꯒꯤ ꯁꯤꯟꯐꯝꯗ ꯅꯠꯇ꯭ꯔꯒ ꯄꯨꯟꯁꯤꯒꯤ ꯊꯕꯛꯇ ꯀꯌꯥꯃꯨꯛ ꯌꯥꯝꯅ ꯑꯍꯣꯡꯕꯁꯤ ꯄꯤ ꯍꯥꯏꯇꯥꯔꯒꯗꯤ ꯑꯗꯨꯛꯀꯤ ꯃꯇꯤꯛ ꯆꯦꯂꯦꯟꯖꯦꯁ ꯑꯣꯏ ꯍꯥꯏꯕꯗꯤ ꯑꯩꯈꯣꯏꯅ ꯊꯕꯛ ꯑꯃ ꯇꯧꯕ ꯃꯇꯝꯗ ꯀꯔꯝꯃꯥꯏꯅ ꯑꯩꯈꯣꯏꯅ ꯄ꯭ꯔꯣꯁꯦꯁꯁꯦ ꯆꯠꯊꯒꯅꯤ ꯀꯃꯥꯏꯅ ꯑꯩꯈꯣꯏꯅ ꯍꯥꯎ ꯇꯨ ꯌꯨꯖ ꯀꯃꯥꯏꯅ ꯁꯤꯖꯤꯟꯅꯒꯅꯤ ꯊꯕꯛ ꯑꯗꯨꯒꯤ ꯃꯔꯝꯗ ꯑꯩꯈꯣꯏꯅ ꯈꯪꯅꯤꯡꯕ ꯎꯅꯤꯡꯕ ꯄ꯭ꯂꯁ ꯁꯤꯗ ꯅꯠꯇꯅ ꯑꯩꯈꯣꯏꯅ ꯃꯇꯝ ꯆꯥꯅ ꯁ꯭ꯃꯥ꯭ꯔꯠ ꯐꯣꯟ ꯑꯁꯤꯗ ꯍꯥꯏꯗꯤ ꯇꯥꯏꯝ ꯑꯃꯁꯨ ꯄꯤꯔꯤ ꯀꯔꯝꯕ ꯃꯇꯝꯗ ꯍꯂꯛꯄ ꯀꯔꯝꯕ ꯃꯇꯝꯗ ꯆꯠꯀꯅꯤ ꯍꯥꯏꯕ ꯀꯌꯥ ꯑꯃ ꯑꯩꯈꯣꯏꯗ ꯈꯪꯍꯜꯂꯤꯕ ꯎꯍꯜꯂꯤꯕ ꯃꯇꯝ ꯆꯥꯅ ꯇꯧꯕ ꯉꯝꯍꯜꯂꯦ ꯍꯥꯏꯇꯥꯔꯦ